ꯃꯦꯆꯤꯟꯅ ꯁꯥꯕ ꯐꯤ ꯑꯃꯗꯤ ꯈꯨꯠꯅ ꯂꯣꯟꯕ ꯐꯤ ꯍꯥꯏꯕꯁꯤ ꯑꯗꯨꯛꯀꯤ ꯃꯇꯤꯛ ꯈꯦꯠꯅꯩ ꯀ꯭ꯋꯥꯂꯤꯇꯤ ꯑꯃꯁꯨꯡ ꯃꯈꯣꯏꯒꯤ ꯌꯣꯟꯕꯒꯤ ꯃꯃꯜꯗ ꯑꯗꯨꯕꯨ ꯃꯤꯑꯣꯏꯁꯤꯡꯁꯤꯅ ꯄꯥꯝꯅꯕꯁꯤꯡꯗꯤ ꯃꯈꯜ ꯃꯈꯜꯅꯤ ꯁꯝꯅ ꯍꯥꯏꯔꯕꯗ ꯑꯍꯣꯡꯕꯁꯨ ꯄꯥꯝꯃꯤ ꯃꯤꯁꯤꯡꯁꯤꯅ ꯑꯇꯥꯡꯕꯁꯨ ꯄꯥꯝꯃꯤ ꯑꯗꯨꯕꯨ ꯀ꯭ꯋꯥꯂꯤꯇꯤꯁꯤꯅ ꯃꯔꯝ ꯑꯣꯏꯔꯀꯥꯟꯗ ꯑꯩꯈꯣꯏꯒꯤ ꯈꯨꯠꯅ ꯇꯨꯕ ꯐꯤꯁꯤꯁꯤꯅ ꯍꯦꯟꯅ ꯃꯤꯑꯣꯏꯁꯤꯡꯁꯤꯅ ꯍꯦꯟꯅ ꯄꯥꯝꯅꯩ